ꯍꯜꯂꯣ ꯑꯩꯅ ꯑꯩꯅꯅꯦ ꯐꯥꯔꯃꯔꯅꯦ ꯑꯩꯁꯦ ꯂꯧꯎꯕ ꯃꯤ ꯑꯃ

ꯑꯩꯁꯦ ꯀꯧꯅꯧ ꯕꯖꯥꯔꯗ ꯂꯧ ꯄꯔꯤ ꯑꯅꯤꯃꯨꯛꯀꯤ ꯆꯥꯡꯗ ꯂꯩꯌꯦꯕꯀꯣ ꯑꯗꯣ ꯁꯣꯝꯒꯤ ꯑꯦꯒ꯭ꯔꯤꯀꯜꯆꯔ ꯗꯤꯄꯥꯔ꯭ꯇꯃꯦꯟꯒꯤꯗ ꯀꯔꯤ ꯀꯔꯤ ꯑꯅꯧꯕ ꯈꯨꯠꯁꯨ ꯈꯨꯠꯂꯥꯏ ꯃꯦꯆꯤꯟ ꯑꯅꯧ ꯑꯅꯧꯕ ꯌꯥꯝ ꯄꯨꯔꯛꯑꯦꯅ ꯄꯥꯎ ꯇꯥꯕ ꯑꯗꯨꯗꯩꯗ ꯀꯔꯤ ꯀꯔꯤ ꯄꯨꯔꯛꯀꯦꯅ ꯁꯨꯝ ꯍꯪꯒꯦꯅ ꯐꯣꯟ ꯇꯧꯔꯛꯑꯝꯕꯅꯤ ꯂꯧ ꯍꯧꯖꯤꯛꯀꯤ ꯂꯧ ꯍꯧꯖꯤꯛ ꯌꯩꯅꯕ ꯃꯦꯆꯤꯟꯁꯨ ꯂꯩꯌꯦꯅ ꯇꯥꯏꯌꯦ ꯂꯩꯕꯔꯣ ꯑꯗꯨꯒꯨꯝꯕ ꯀꯔꯤ ꯀꯔꯤ ꯂꯩꯒꯦ ꯎꯝ ꯍꯧꯖꯤꯛ ꯀꯥꯟꯗꯤ ꯈꯥꯎꯅ ꯈꯥꯎꯅ ꯀꯔꯤ ꯂꯧꯁꯦ ꯈꯥꯎꯅ ꯈꯥꯎꯅ ꯑꯗꯨꯝ ꯌꯩꯕꯁꯨ ꯌꯥꯏ ꯍꯥꯏ ꯆꯨꯝ ꯖꯥꯠꯂꯣ ꯑꯗꯨꯅ ꯀꯃꯥꯏ ꯇꯧꯗꯣꯏꯅꯣ ꯑꯗꯣ ꯒꯥꯔꯤꯒ ꯇꯣꯡꯉꯒꯒ ꯆꯠꯄ ꯎꯏꯌꯦ ꯑꯗꯨꯃꯥꯏ ꯇꯧꯔꯤꯔꯥꯕ ꯍꯥꯏꯗꯤ ꯃꯦꯆꯤꯟꯁꯦ ꯑꯩꯈꯣꯏꯅ ꯎꯕꯗ ꯀꯩꯅꯣ ꯇꯧꯋꯦ ꯃꯤ ꯑꯃꯅ ꯁꯨꯝ ꯊꯧꯔꯦꯗꯅ ꯃꯤ ꯑꯃꯅ ꯅꯥꯀꯟꯗ ꯕꯣꯔꯥꯗꯒ ꯕꯣꯔꯥꯗ ꯌꯥꯜꯂꯒ ꯑꯗꯩꯗ ꯑꯃꯅ ꯁꯨꯝ ꯈꯥꯎꯖꯜꯂꯛꯄ ꯑꯗꯨꯒ ꯃꯤꯅ ꯑꯗꯨꯒ ꯈꯥꯎ ꯕꯣꯔꯥꯗꯨꯗꯪ ꯁꯦꯟꯅꯔꯒ ꯍꯩꯗꯩꯌꯦ ꯑꯗꯨ ꯑꯃ ꯂꯩꯔꯦꯀꯣ ꯆꯦꯆꯤꯟꯁꯦ ꯑꯗꯩꯗꯤ ꯈꯥꯎꯅꯕꯗꯪ ꯇꯧꯕ ꯃꯦꯆꯤꯟꯁꯦ ꯃꯈꯜ ꯀꯌꯥꯃꯨꯛ ꯂꯩꯖꯥꯠꯅꯣ

ꯈꯤꯇꯪ ꯇꯞꯅ ꯍꯥꯏꯕꯤꯔꯛꯎꯅꯦ ꯑꯗꯨꯒꯤ ꯃꯇꯥꯡꯗꯣ ꯑꯝꯇꯪ ꯑꯧ ꯈꯥꯎꯕꯒꯤ ꯃꯦꯆꯤꯟꯗꯣ ꯂꯦꯞꯄꯒ ꯍꯥꯏꯗꯤ ꯈꯥꯎꯕ ꯑꯃ

ꯒꯥꯔꯤ ꯑꯣꯏꯅ ꯊꯧꯕꯒꯤꯁꯦ ꯑꯗꯨꯝ ꯁꯣꯔꯣꯛꯇꯁꯨ ꯊꯧꯔ ꯆꯠꯄ ꯑꯗꯨꯃ ꯌꯥ ꯖꯥꯠꯂꯣ

ꯑꯣ ꯏꯜꯂꯒ ꯄꯨꯔꯛꯀꯗꯣꯏꯕ ꯃꯣꯏꯖꯦ ꯊꯥꯎ ꯍꯥꯜꯂꯒ ꯇꯧꯕ꯭ꯔꯥ ꯅꯠꯇ꯭ꯔꯒ ꯏꯂꯦꯛꯇ꯭ꯔꯤꯛꯅ ꯇꯧꯔ ꯇꯧꯕ ꯖꯥꯠꯂꯣ ꯂꯣꯏꯅꯃꯛꯁꯦ ꯍꯥꯏꯔꯤꯕꯁꯤꯡꯁꯦ ꯂꯣꯏꯅꯃꯛ ꯊꯥꯎ ꯍꯥꯜꯂꯒ ꯁꯤꯖꯤꯟꯅꯩꯑꯕ ꯑꯗꯨꯒ ꯑꯩꯈꯣꯏꯅ ꯁꯨꯝ ꯇꯥꯕꯗ ꯑꯃꯗꯤ ꯃꯁꯥꯅ ꯏꯜꯂꯒ ꯆꯠꯄ ꯌꯥꯕ ꯅꯠꯇꯕ ꯇꯣꯉꯥꯟꯕ ꯑꯇꯣꯞꯄ ꯒꯥꯔꯤ ꯑꯃ ꯑꯣꯏꯅ ꯑꯃꯨꯛ ꯍꯥꯌꯔ ꯇꯧꯔꯒ ꯑꯩꯈꯣꯏꯅ ꯅꯦꯑꯒ ꯑꯣꯇꯣꯒꯨꯝꯕ ꯃꯦꯖꯤꯛꯀꯨꯝꯕꯗ ꯑꯃꯨꯛ ꯄꯨꯔꯛꯑꯒ ꯃꯦꯆꯤꯟꯁꯦ ꯄꯨꯔꯛꯑꯒ ꯑꯗꯨꯅ ꯑꯃꯨꯛ ꯁꯤꯖꯤꯟꯅꯕꯁꯨ ꯂꯩꯌꯦꯅ ꯍꯥꯏꯌꯦ ꯗꯨꯁꯨ ꯂꯩꯌꯦꯕꯀꯣ ꯑꯗꯨ ꯃꯃꯜꯗꯤ ꯀꯔꯝꯕꯅ ꯇꯥꯡꯕ ꯍꯦꯟꯕ ꯖꯥꯠꯅꯣ ꯎꯝ

ꯑꯗꯨꯒ ꯑꯃꯇꯪ ꯃꯤꯅ ꯂꯦꯞꯄꯒ ꯈꯥꯎꯕꯗꯣ ꯑꯗꯨꯗꯤ ꯍꯣꯡꯉꯦꯕꯀꯣ ꯑ ꯑꯗꯒꯤ ꯑꯗꯨꯅ ꯂꯧ ꯈꯥꯎꯕꯒꯤ ꯑꯣꯏꯔꯦꯀꯣ ꯑꯗꯒꯤ ꯂꯧ ꯂꯤꯡꯕꯒꯤꯁꯨ ꯍꯧꯖꯤꯛꯇꯤ ꯍꯧꯖꯤꯛ ꯃꯇꯝꯁꯤꯗꯤ ꯃꯄꯥꯜ ꯂꯝꯗꯗꯤ ꯌꯥꯝꯅ ꯎꯔꯦ ꯑꯃꯃꯝꯇ ꯑꯣꯏꯅ ꯂꯤꯡꯕꯁꯤꯁꯨ ꯃꯤꯅ ꯃꯤꯅ ꯐꯝꯃꯒ ꯑꯗꯨꯝ ꯆꯥꯔꯁꯤ ꯃꯔꯤ ꯃꯔꯤ ꯃꯔꯤ ꯍꯥꯞꯄꯒ ꯃꯦꯆꯤꯟꯅ ꯑꯗꯨꯝ ꯂꯤꯡꯕ ꯑꯗꯨ ꯃꯅꯤꯄꯨꯔꯗꯗꯤ ꯌꯧꯔꯛꯇ꯭ꯔꯤꯕꯖꯥꯠꯂ ꯑꯗꯨꯒꯨꯝꯕ ꯑꯅꯧꯕꯁꯦ ꯎꯝ ꯑꯗꯨ ꯂꯤꯡꯕꯒꯤ ꯃꯊꯪꯒꯤ ꯑꯩꯈꯣꯏꯒꯤ ꯅꯪꯅꯕ ꯑꯗꯨꯁꯨ ꯄꯥꯝꯖꯩꯑꯕꯀꯣ ꯑꯩ ꯁꯨꯝ ꯈꯪꯖꯅꯤꯡꯗꯅ ꯅꯣꯂꯦꯖꯁꯦ ꯑꯝꯇꯪ ꯊꯝꯖꯍꯧꯒꯦꯅ ꯁꯪꯂꯤꯉꯩꯁꯤꯗ ꯇꯧꯖꯔꯛꯄꯅꯦꯕꯀꯣ ꯑꯗꯒꯤ ꯍꯟꯗꯛ ꯑꯗꯨꯝ ꯌꯩꯕꯒꯤꯁꯦ ꯂꯧ ꯌꯩꯕꯒꯤꯁꯤꯁꯨ ꯑꯗꯨꯝ ꯐꯪꯈꯤꯗ꯭ꯔꯥ ꯍꯧꯖꯤꯛꯁꯦ

ꯑꯗꯨꯒ ꯑꯇꯣꯞ ꯑꯇꯣꯞꯄ ꯑꯅꯧ ꯑꯅꯧꯕ ꯃꯦꯆꯤꯟꯅꯔꯤ ꯂꯧ ꯌꯩꯕ ꯈꯥꯎꯕꯒꯤ ꯈꯛꯇ ꯅꯠꯇꯅ ꯀꯔꯤ ꯀꯔꯤ ꯂꯩꯒꯅꯤ ꯍꯥꯏꯗꯤ ꯍꯤꯗꯥꯛ ꯆꯥꯏꯊꯣꯛꯅꯕꯒꯨꯝꯕ ꯎꯝ ꯍꯤꯗꯥꯛ ꯀꯥꯞꯅꯕ ꯃꯦꯆꯤꯟ ꯑꯗꯨꯒꯨꯝꯕ ꯈꯔ ꯄꯟꯕꯤꯔꯛꯎꯅꯦ ꯑꯗꯨꯒꯨꯝꯕꯗꯨꯁꯨ

ꯑꯗꯨꯗꯤ ꯁꯣꯝꯒꯤ ꯁ꯭ꯇꯣꯔꯗ ꯎꯝ ꯑꯃꯨꯛꯇꯪ ꯂꯥꯛꯑꯒ ꯑꯃꯨꯛꯇꯪ ꯌꯦꯡꯉꯒꯀꯣ ꯌꯦꯡꯊꯣꯛꯑꯒ ꯑꯃꯨꯛꯇꯪ ꯑꯗꯨꯃꯥꯏꯅ ꯅꯣꯡꯃ ꯂꯥꯛꯑꯒ ꯌꯦꯡꯖꯔꯒꯦ ꯎꯝ ꯑꯗꯨ ꯀꯔꯤ ꯀꯔꯤ ꯅꯨꯃꯤꯠꯇꯗꯤ ꯊꯣꯡ ꯍꯥꯡꯕꯒꯦ ꯄꯨꯡ ꯀꯌꯥꯗꯩꯅ ꯀꯌꯥ ꯐꯥꯎꯕ ꯂꯥꯛꯄ ꯌꯥꯒꯦꯕ

ꯑꯗꯨꯗꯤ ꯁꯣꯝꯒ ꯋꯥꯔꯤ ꯁꯥꯟꯅꯕꯁꯦ ꯌꯥꯝ ꯅꯨꯡꯉꯥꯏꯖꯔꯦ ꯑꯩ ꯒ꯭ꯌꯥꯟ ꯇꯥꯗꯕ ꯑꯃꯨꯛ ꯂꯩꯔꯒꯁꯨ ꯑꯃꯨꯛ ꯍꯪꯖꯔꯛꯀꯦ ꯊꯝꯖꯔꯒꯦ ꯉꯁꯤꯒꯤ ꯑꯣꯏꯅꯗꯤ